ꯇꯨꯔꯤꯁꯁꯤꯡꯅ ꯃꯅꯤꯄꯨꯔꯗ ꯂꯥꯛꯄꯗ ꯑꯩꯈꯣꯏꯅ ꯀꯩ ꯍꯥꯏ ꯇꯥꯔꯦ ꯃꯣꯏꯒꯤ ꯑꯦꯛꯁꯄꯤꯔꯤꯌꯦꯟꯁꯇꯣ ꯀꯝꯄ꯭ꯂꯤꯠ ꯑꯣꯏꯍꯟꯒꯦ ꯃꯤꯅꯤꯡ ꯀꯔꯤ ꯍꯥꯏ ꯇꯥꯔꯦ ꯑꯩꯈꯣꯏꯒꯤ ꯆꯠꯅꯕꯤ ꯑꯗꯒꯤ ꯑꯩꯈꯣꯏꯒꯤ ꯀꯃꯥꯏꯅ ꯍꯥꯏꯗꯣꯏꯅꯣ ꯇ꯭ꯔꯦꯗꯤꯁꯅꯦꯜ ꯀ꯭ꯂꯣꯗꯤꯡ ꯍꯥꯏ ꯇꯥꯔꯦꯀꯣ ꯑꯩꯈꯣꯏꯒꯤ ꯍꯦꯔꯤꯇꯦꯖ ꯑꯣꯏꯕ ꯑꯗꯒꯤ ꯍꯦꯟꯂꯨꯝꯒꯤ ꯑꯣꯏꯕ ꯁꯤꯒꯤ ꯃꯌꯥꯝꯁꯤ ꯑꯦꯛꯁꯄꯤꯔꯤꯌꯦꯟꯁ ꯇꯧꯍꯟꯒꯦ ꯍꯥꯏ ꯇꯥꯔꯗꯤ ꯑꯩꯈꯣꯏꯅ ꯁꯉꯥꯏ ꯐꯦꯁꯇꯤꯚꯦꯜꯗ ꯄꯨꯕꯤꯕ ꯁꯤꯗ ꯂꯣꯏꯅ ꯎꯔꯦ ꯆꯤꯟꯖꯥꯛꯇꯒꯤ ꯍꯧꯔꯒꯀꯣ ꯑꯩꯈꯣꯏꯒꯤ ꯃꯩꯇꯩꯒꯤ ꯑꯣꯏꯕ ꯃꯅꯤꯄꯨꯔꯤꯒꯤ ꯈꯔ ꯂꯣꯀꯦꯜ ꯑꯣꯏꯕ ꯆꯤꯟꯖꯥꯛꯁꯨ ꯂꯣꯏꯅ ꯗꯤꯁꯄ꯭ꯂꯦ ꯇꯧꯔꯦ ꯏꯁꯇꯣꯜ ꯃꯌꯥꯝꯗ ꯑꯗꯒꯤ ꯍꯦꯟꯂꯨꯝꯒꯤ ꯍꯦꯟꯂꯨꯝꯒꯤ ꯄꯣꯠ ꯁꯦꯠꯅꯕ ꯂꯥꯏꯊꯤ ꯑꯗꯒꯤ ꯀꯧꯅꯥꯅ ꯁꯥꯕ ꯑꯥꯏꯇꯦꯝ ꯃꯌꯥꯝ ꯑꯃꯁꯨ ꯂꯩꯔꯦ ꯁꯤꯗꯁꯨ ꯄꯨꯕ ꯌꯥꯔꯦ ꯑꯗꯒꯤ ꯑꯩꯈꯣꯏꯅ ꯀꯔꯤꯒꯨꯝꯕ ꯂꯥꯏ ꯍꯔꯥꯎꯕ ꯃꯄꯥ ꯇꯥꯔꯒꯗꯤ ꯑꯩꯈꯣꯏꯒꯤ ꯂꯥꯏ ꯍꯔꯥꯎꯕꯒꯤ ꯔꯤꯁ ꯍꯦꯔꯤꯇꯦꯖ ꯁꯤꯃ ꯎꯠꯄ ꯌꯥꯔꯦ ꯀꯣ ꯍꯥꯏꯕꯗꯤ ꯀꯩꯀꯩ ꯁꯦꯠꯂꯒ ꯂꯥꯏꯒꯤ ꯖꯒꯣꯏꯗ ꯌꯥꯎꯒꯅꯤ ꯑꯗꯒꯤ ꯀꯩꯀꯩ ꯁꯅꯥ ꯂꯨꯄꯥ ꯁꯤꯒꯅꯤ ꯑꯗꯨ ꯃꯌꯥꯝꯗꯨ ꯎꯔꯅꯤ ꯑꯗꯨꯅꯤ ꯑꯗꯒꯤ ꯑꯩꯈꯣꯏꯒꯤ ꯃꯥꯏꯕ ꯃꯥꯏꯕꯤ ꯁꯤꯒꯤ ꯖꯒꯣꯏ ꯃꯣꯏꯒꯤ ꯇ꯭ꯔꯦꯗꯤꯁꯟ ꯑꯩꯈꯣꯏꯒꯤ ꯔꯤꯆ꯭ꯋꯦꯜꯁ ꯃꯌꯥꯝꯗꯣ ꯑꯗꯨꯁꯨ ꯂꯣꯏꯅ ꯎꯕ ꯐꯪꯉꯅꯤ ꯁꯣ ꯑꯦꯟ ꯃꯔꯨꯑꯣꯏꯅ ꯏꯃꯥ ꯀꯩꯊꯦꯜ ꯆꯠꯍꯟꯕ ꯏꯃꯥ ꯀꯩꯊꯦꯜꯗꯗꯤ ꯂꯣꯏꯅ ꯂꯩꯔꯦ ꯏꯃꯥ ꯀꯩꯊꯦꯜ ꯏꯁ ꯂꯥꯏꯛ ꯗ ꯁꯦꯟꯇꯔ ꯁꯤꯗ ꯃꯣꯏꯒꯤ ꯏꯃꯥ ꯀꯩꯊꯦꯜꯒꯤ ꯃꯅꯨꯡꯗ ꯍꯣꯇꯦꯜ ꯃꯆꯥ ꯃꯆꯥ ꯏꯁꯇꯣꯜ ꯃꯌꯥꯝꯁꯨ ꯂꯩꯔꯦ ꯑꯗꯨꯗ ꯑꯩꯈꯣꯏꯒꯤ ꯃꯩꯇꯩꯒꯤ ꯑꯣꯏꯕ ꯇ꯭ꯔꯦꯗꯤꯁꯅꯦꯜ ꯑꯣꯏꯕ ꯆꯤꯟꯖꯥꯛ ꯉꯥꯛꯇꯅꯤꯀꯣ ꯆꯥꯛꯂꯨꯛꯄꯨ ꯑꯣꯏꯒꯦꯔꯥ ꯕꯣꯔꯥ ꯑꯣꯏꯒꯦꯔꯥ ꯄꯥꯛꯅꯝ ꯑꯣꯏꯒꯦꯔꯥ ꯁꯣ ꯑꯗꯨꯃꯁꯨ ꯑꯗꯨꯒꯤ ꯑꯦꯛꯁꯄꯤꯔꯤꯌꯦꯟꯁꯇꯨ ꯑꯃ ꯐꯪꯍꯟꯕ ꯌꯥꯔꯦ ꯑꯗꯒꯤ ꯏꯃꯥ ꯀꯩꯊꯦꯜꯒꯤ ꯁꯔꯥꯎꯟꯗꯤꯡꯗꯨꯗ ꯑꯗꯨꯗ ꯂꯩꯔꯤꯕ ꯏꯁꯇꯣꯜ ꯃꯌꯥꯝꯗꯣ ꯍꯥꯏꯕꯗꯤ ꯀꯩꯊꯦꯜꯒꯤ ꯃꯣꯏ ꯃꯣꯏꯒꯤ ꯖꯒꯥ ꯖꯒꯥꯗꯣ ꯑꯗꯨꯗ ꯆꯪꯕꯗ ꯑꯗꯨꯝ ꯐꯤꯔꯣꯟꯒꯤꯅ ꯐꯤꯔꯣꯟꯒꯤ ꯑꯩꯈꯣꯏꯒꯤ ꯃꯅꯤꯄꯨꯔꯤꯒꯤ ꯌꯥꯝꯅ ꯑꯦꯊꯅꯤꯛ ꯑꯣꯏꯕ ꯑꯗꯒꯤ ꯁꯥꯟꯅꯄꯣꯠꯇꯁꯨ ꯑꯣꯏꯔꯦ ꯂꯥꯏꯙꯤꯕꯤꯗ ꯑꯣꯏꯔꯦ ꯁꯦꯡꯒꯥꯎ ꯅꯨꯡꯒꯥꯎ ꯑꯗꯒꯤ ꯐꯅꯦꯛ ꯐꯤ ꯅꯨꯄꯥꯒꯤ ꯅꯨꯄꯤꯒꯤ ꯂꯣꯏꯅ ꯐꯪꯉꯦ ꯁꯣ ꯍꯥꯏꯔꯤꯕ ꯃꯐꯝꯁꯤꯡꯁꯤꯕꯨ ꯌꯧꯔꯒꯗꯤ ꯑꯗꯨꯝ ꯌꯥꯝꯅ ꯑꯦꯛꯁꯄꯤꯔꯤꯌꯦꯟꯁꯁꯦ ꯌꯥꯝ ꯍꯣꯜꯁꯝ ꯑꯣꯏꯔꯅꯤ